ꯑꯩꯅ ꯄ꯭ꯔꯤꯊꯤꯕꯤꯒꯤ ꯃꯐꯝꯗ ꯈ꯭ꯋꯥꯏꯗꯒꯤ ꯌꯥꯝ ꯆꯠꯅꯤꯡꯕ ꯃꯐꯝꯁꯤ ꯖꯄꯥꯟꯅꯤ ꯃꯔꯝꯗꯤ ꯖꯄꯥꯟꯗ ꯆꯠꯂꯗꯤ ꯖꯄꯥꯟꯒꯤ ꯃꯥꯒꯤ ꯀꯜꯆꯔ ꯑꯗꯒꯤ ꯂꯨ ꯅꯥꯟꯕ ꯑꯗꯒꯤ ꯌꯥꯝꯅ ꯆꯥꯎꯈꯠꯄ ꯑꯗꯒꯤ ꯃꯤꯉꯣꯟꯗ ꯀꯥꯏꯗꯕ ꯕꯦꯕꯥꯔ ꯀꯃꯥꯏꯅ ꯇꯧꯒꯅꯤ ꯈꯣꯠꯀꯅꯤ ꯍꯥꯏꯕꯒꯤ ꯄꯣꯠꯁꯤꯡ ꯑꯗꯨ ꯈꯪꯅꯤꯡꯕ ꯄꯥꯝꯃꯤ ꯑꯗꯨꯅ ꯑꯩꯅ ꯆꯠꯄ ꯂꯝ ꯀꯣꯏꯕ ꯆꯠꯄ ꯐꯪꯂꯗꯤ ꯖꯄꯥꯟꯁꯦ ꯁꯦꯂꯦꯛ ꯇꯧꯖꯕꯅꯤ